ꯑꯍꯜ ꯑꯣꯏꯔꯕ ꯃꯤꯑꯣꯏꯁꯤꯡꯅ ꯀꯌꯥꯃꯔꯨꯝ ꯃꯁꯥꯟꯅ ꯁꯥꯟꯅꯩ ꯁꯥꯟꯅꯔꯤꯕ ꯃꯁꯥꯟꯅ ꯑꯁꯤ ꯏꯟꯇꯔꯦꯁ ꯂꯩꯕ ꯈꯛꯇ ꯅꯠꯇꯅ ꯃꯍꯥꯛꯀꯤ ꯃꯁꯥꯒꯤ ꯆꯍꯤ ꯌꯥꯝꯃꯛꯄꯅ ꯃꯔꯝ ꯑꯣꯏꯔꯒ ꯃꯍꯥꯛꯀꯤ ꯑꯦꯕꯤꯂꯤꯇꯤ ꯍꯥꯏꯕꯁꯤꯒꯤ ꯌꯦꯡꯉꯒ ꯈꯜꯂꯤ ꯍꯥꯏꯔꯤꯕ ꯒꯦꯝꯁ ꯑꯦꯟ ꯏꯁꯄꯣꯔꯠꯁ ꯏꯇꯔꯇꯦꯟꯃꯦꯟꯈꯛꯀꯤ ꯅꯠꯇꯅ ꯃꯍꯥꯛꯀꯤ ꯃꯦꯟꯇꯦꯜ ꯑꯃꯁꯨꯡ ꯐꯤꯖꯤꯀꯦꯜ ꯍꯦꯜꯠꯀꯤ ꯈꯜꯂꯒꯁꯨ ꯁꯥꯟꯅꯩ ꯃꯔꯨꯑꯣꯏꯅ ꯏꯟꯗꯣꯔ ꯒꯦꯝꯁ ꯑꯌꯥꯝꯕꯅ ꯁꯥꯟꯅꯩ ꯃꯔꯝꯗꯤ ꯀꯔꯤꯒꯤꯅꯣ ꯍꯥꯏꯕ ꯃꯇꯝꯗ ꯃꯈꯣꯏꯒꯤ ꯋꯤꯛꯅꯦꯁ ꯂꯥꯛꯄꯅ ꯃꯔꯝ ꯑꯣꯏꯔꯒ ꯃꯈꯣꯏꯒꯤ ꯏꯟꯗꯣꯔ ꯒꯦꯝꯁ ꯁꯥꯟꯅꯔꯤꯕꯁꯤꯡ ꯑꯗꯨ ꯑꯍꯥꯟꯕꯗ ꯀꯥꯔꯠ ꯒꯦꯝ ꯍꯥꯏꯅꯁꯨ ꯁꯥꯟꯅꯕ ꯂꯩ ꯕꯣꯔꯠ ꯒꯦꯝꯁ ꯂꯥꯏꯛ ꯆꯦꯁꯀꯨꯝꯕ ꯏꯁꯀ꯭ꯔꯦꯕꯜꯁꯀꯨꯝꯕ ꯁꯤꯁꯤꯡꯁꯨ ꯁꯥꯟꯅꯩ ꯃꯊꯪꯗ ꯄꯖꯜꯁꯁꯤꯡꯁꯨ ꯁꯥꯟꯅꯩ ꯐꯤꯖꯤꯀꯦꯜ ꯒꯦꯝꯁ ꯂꯥꯏꯛ ꯁꯐꯜ ꯕꯣꯔꯠ ꯕꯥꯎꯜꯂꯤꯡ ꯕꯣꯀꯤꯕꯣꯜꯁ ꯃꯈꯣꯏꯁꯤꯡ ꯑꯁꯤ ꯌꯥꯝꯅ ꯁꯥꯟꯅꯩ ꯐꯤꯖꯤꯀꯦꯜ ꯑꯦꯛꯇꯤꯚꯤꯇꯤ ꯑꯄꯤꯛꯄ ꯑꯣꯏꯅ ꯃꯉꯥꯁꯨꯕꯗ ꯚꯤꯗꯤꯌꯣ ꯒꯦꯝꯁꯁꯨ ꯈꯔ ꯈꯔ ꯑꯗꯨꯝ ꯁꯥꯟꯅꯩ ꯏꯁꯄꯣꯔꯠꯁꯀꯤ ꯁꯥꯟꯅꯩ ꯚꯤꯗꯤꯌꯣ ꯒꯦꯝꯁ ꯑꯣꯏꯅ ꯕ꯭ꯔꯦꯟ ꯑꯦꯁ ꯁꯥꯟꯅꯒꯅꯤ ꯁꯤꯒꯨꯝꯕ ꯑꯁꯤ ꯀꯌꯥꯃꯔꯨꯝ ꯁꯥꯟꯅꯩ ꯆꯤꯃꯤꯂꯤꯇꯤꯡ ꯑꯣꯏꯅ ꯇꯔꯨꯛꯁꯨꯕꯗ ꯗꯣꯃꯤꯅꯣꯁ ꯑꯦꯟ ꯇꯥꯏꯜꯁ ꯒꯦꯝꯁ ꯍꯥꯏꯅꯁꯨ ꯁꯥꯟꯅꯩ ꯇꯔꯦꯠꯁꯨꯕꯗ ꯋꯔꯜ ꯑꯦꯟ ꯇ꯭ꯔꯤꯚꯥ ꯒꯦꯝꯁ ꯁꯥꯟꯅꯒꯜꯂꯤ ꯅꯤꯄꯥꯜꯁꯨꯕꯗ ꯕꯤꯡꯒꯣ ꯌꯥꯝꯅ ꯁꯥꯟꯅꯒꯜꯂꯤ ꯃꯁꯤꯅ ꯁꯣꯁꯦꯜ ꯏꯟꯇꯔꯦꯛꯁꯟꯁ ꯂꯥꯛꯄ ꯉꯝꯃꯤ ꯃꯥꯄꯜ ꯁꯨꯕꯗ ꯃꯦꯃꯣꯔꯤ ꯒꯦꯝꯁ ꯈꯔ ꯁꯥꯟꯅꯒꯜꯂꯤ ꯇꯔꯥꯁꯨꯕꯗ ꯀꯥꯞ ꯑꯦꯟ ꯀ꯭ꯔꯦꯇꯤꯞ ꯒꯦꯝꯁꯁꯤꯡ ꯑꯁꯤ ꯁꯥꯟꯅꯒꯜꯂꯤ ꯑꯍꯜꯁꯤꯡꯅ ꯃꯁꯤꯒꯤ ꯒꯦꯝꯁ ꯑꯁꯤ ꯏꯟꯇꯔꯇꯦꯟꯃꯦꯟ ꯄꯤꯕꯇ ꯅꯠꯇꯅ ꯃꯈꯣꯏꯒꯤ ꯃꯦꯟꯇꯦꯜ ꯁꯥꯔꯞꯅꯦꯁ ꯁꯣꯁꯦꯜ ꯏꯟꯇꯔꯦꯛꯁꯟꯁꯁꯤꯡ ꯑꯁꯤ ꯄ꯭ꯔꯃꯣꯠ ꯇꯧꯕꯤ ꯀꯦꯁ ꯈꯔ ꯑꯃꯗꯅ ꯐꯤꯖꯤꯀꯦꯜ ꯑꯦꯛꯇꯤꯚꯤꯇꯤ ꯈꯔꯁꯨ ꯀ꯭ꯋꯥꯂꯤꯇꯤ ꯂꯩꯍꯜꯂꯤ ꯄꯨꯟꯁꯤ ꯍꯤꯡꯕꯗ ꯑꯍꯜ ꯑꯃ ꯑꯣꯏꯅ